ꯑꯩꯅ ꯑꯩꯈꯣꯏꯒꯤ ꯑꯦꯝ ꯑꯦꯁ ꯑꯥꯔ ꯑꯦꯜ ꯑꯦꯝ ꯃꯅꯤꯄꯨꯔ ꯁ꯭ꯇꯦꯠ ꯔꯨꯔꯦꯜ ꯂꯥꯢꯕꯂꯤꯍꯨꯗ ꯃꯤꯁꯟꯒꯤ ꯃꯈꯥꯗ ꯇꯧꯕ ꯑꯩꯈꯣꯏꯒꯤ ꯑꯦꯛꯇꯤꯞ ꯋꯨꯃꯦꯟ ꯇ꯭ꯔꯦꯅꯤꯡ ꯑꯃ ꯌꯥꯎꯔꯨꯔꯕ ꯃꯇꯨꯡꯗ ꯑꯩꯒꯤ ꯊꯪꯅꯔꯤꯕ ꯅꯥꯏꯕꯔꯤꯡ ꯑꯩꯈꯣꯏꯒꯤ ꯚꯥꯕꯤꯁꯤꯡ ꯏꯅ ꯏꯅꯥꯎꯁꯤꯡꯗ ꯃꯗꯨꯒꯤ ꯀꯥꯅꯕ ꯃꯌꯥꯝ ꯑꯗꯨ ꯑꯩꯅ ꯑꯃꯨꯛ ꯁꯟꯗꯣꯛꯅ ꯇꯥꯛꯑꯒ ꯀꯥꯟꯅꯕꯁꯤꯡ ꯑꯗꯨ ꯐꯪꯍꯜꯂꯤ ꯐꯪꯍꯟꯕꯗꯨꯗ ꯑꯩꯒꯤ ꯐꯦꯃꯤꯂꯤ ꯑꯩꯒꯤ ꯃꯃꯥ ꯍꯣꯏꯅ ꯑꯗꯨꯝ ꯄ꯭ꯔꯥꯎꯠ ꯇꯧꯈꯤ